ꯑꯍꯥꯟꯕꯗ ꯐꯤ ꯁꯨꯅꯉꯥꯏꯒꯤꯗꯃꯛꯇ ꯐꯤꯁꯤꯡ ꯑꯗꯨ ꯃꯆꯨ ꯈꯟꯗꯣꯛꯀꯅꯤ ꯑꯉꯧꯕ ꯃꯆꯨ ꯑꯇꯣꯞꯄ ꯃꯆꯨꯁꯤꯡ ꯑꯗꯨ ꯇꯣꯉꯥꯟ ꯇꯣꯉꯥꯟ ꯁꯨꯒꯅꯤ ꯑꯅꯤꯁꯨꯕꯗ ꯏꯁꯤꯡꯁꯤꯡ ꯑꯗꯨ ꯑꯩꯈꯣꯏꯅ ꯀꯂꯦꯛꯁꯟ ꯇꯧꯔꯒ ꯁꯨꯒꯅꯤ ꯁꯔꯞ ꯆꯪꯉꯤ ꯍꯧꯖꯤꯛꯇꯤ ꯐꯤ ꯁꯨꯕ ꯃꯇꯝꯗ ꯃꯇꯝ ꯀꯨꯏꯅ ꯆꯪꯗ꯭ꯔꯦ ꯃꯔꯝꯗꯤ ꯋꯥꯁꯤꯡ ꯃꯦꯆꯤꯟ ꯑꯦꯂꯦꯛꯇ꯭ꯔꯤꯛꯀꯤ ꯑꯣꯏꯕ ꯄꯣꯠ ꯆꯩꯁꯤꯡ ꯊꯣꯛꯂꯛꯄꯅ ꯃꯔꯝ ꯑꯣꯏꯗꯨꯅ ꯃꯤꯑꯣꯏꯕꯒꯤ ꯃꯇꯝꯁꯨ ꯃꯥꯡꯍꯟꯗ꯭ꯔꯦ ꯗ꯭ꯔꯥꯏ ꯇꯧꯕ ꯃꯇꯝꯗ ꯃꯇꯝ ꯀꯨꯏꯅ ꯆꯪꯗ꯭ꯔꯦ ꯑꯩꯈꯣꯏꯅ ꯐꯧꯕ ꯃꯇꯝꯗꯁꯨ ꯌꯥꯝ ꯀꯨꯏꯅ ꯐꯧꯗ꯭ꯔꯦ ꯅꯨꯡꯁꯥ ꯑꯌꯥꯛꯄ ꯃꯐꯝꯗ ꯐꯧꯗ꯭ꯔꯒꯁꯨ ꯃꯤꯅꯠ ꯃꯉꯥ ꯇꯔꯥ ꯐꯧꯔꯕ ꯃꯇꯨꯡꯗ ꯐꯤꯔꯣꯜ ꯑꯗꯨ ꯁꯤꯖꯤꯟꯅꯕ ꯌꯥꯏ